ꯂꯝꯀꯣꯏꯕꯁꯤꯡꯗꯨꯅ ꯆꯠꯅꯤꯡꯉꯤꯕ ꯃꯐꯝ ꯍꯥꯏꯗꯤ ꯃꯥꯅ ꯂꯧꯇꯥꯛꯇ ꯆꯠꯅꯤꯡꯉꯦ ꯍꯥꯏ ꯇꯥꯔꯗꯤ ꯊꯥꯡꯒ ꯒꯨꯝꯕ ꯌꯦꯡꯅꯤꯡꯉꯦ ꯍꯥꯏ ꯇꯥꯔꯗꯤ ꯃꯐꯝ ꯑꯗꯨꯒꯤ ꯄꯨꯋꯥꯔꯤꯁꯤꯡ ꯈꯪꯕ ꯃꯤ ꯑꯃꯒ ꯋꯥꯔꯤ ꯁꯥꯟꯅꯕ ꯑꯁꯤꯒꯨꯝꯕ ꯑꯃꯁꯨ ꯌꯥꯝꯅ ꯗꯔꯀꯥꯔ ꯇꯥꯔꯦ ꯑꯗꯒꯤ ꯊꯥꯏꯅꯒꯤ ꯅꯤꯡꯊꯧ ꯍꯥꯛꯇꯛꯇ ꯂꯩꯔꯝꯕ ꯄꯣꯠ ꯆꯩ ꯌꯦꯡꯅꯤꯡꯕ ꯈꯣꯠꯅꯤꯡꯕ ꯑꯗꯨꯅ ꯁ꯭ꯇꯦꯠ ꯃ꯭ꯌꯨꯖꯝꯒꯨꯝꯕ ꯑꯗꯒꯤ ꯀꯪꯂꯥ ꯐꯣꯔꯠ ꯑꯁꯤꯅꯆꯤꯡꯕꯗꯁꯨ ꯃꯌꯥꯝ ꯑꯃ ꯂꯩꯔꯦ ꯑꯁꯤꯒꯨꯝꯕꯗꯁꯨ ꯌꯦꯡꯕ ꯑꯗꯒꯤ ꯃꯐꯝꯗꯨꯒꯤ ꯒꯥꯏꯗꯂꯥꯏꯟ ꯑꯃ ꯄꯤꯕ ꯉꯝꯕ ꯑꯃꯒꯁꯨ ꯇꯥꯟꯅꯕ ꯑꯁꯤꯒꯨꯝꯁꯤꯁꯨ ꯌꯥꯝ ꯗꯔꯀꯥꯔ ꯇꯥꯏ